ꯆꯨꯝꯃꯦ ꯃꯤꯑꯣꯏꯕ ꯈꯨꯗꯤꯡꯃꯛ ꯃꯇꯝ ꯄꯨꯝꯅꯃꯛꯇ ꯃꯈꯣꯏꯒꯤ ꯍꯧꯔꯛꯐꯝꯒ ꯑꯗꯨꯝ ꯁꯝꯅꯔ ꯂꯩꯕ ꯄꯥꯝꯃꯤ ꯁꯥꯒꯣꯟꯅꯔ ꯂꯩꯕ ꯄꯥꯝꯃꯤ ꯑꯩꯈꯣꯏꯁꯨ ꯄꯥꯝꯃꯦ ꯑꯩꯈꯣꯏꯗꯤ ꯑꯉꯥꯡ ꯑꯣꯏꯔꯤꯉꯩꯗꯒꯤ ꯌꯥꯝ ꯀꯨꯏꯅ ꯕꯣꯔꯗꯤꯡꯗ ꯂꯩꯔꯛꯄꯅꯤꯅ ꯌꯨꯝꯗ ꯂꯩꯕꯁꯤ ꯀꯩꯁꯨ ꯐꯪꯗꯦꯕ ꯑꯗꯨꯅ ꯁꯨꯇꯤꯒꯨꯝꯕ ꯂꯩꯔꯛꯄ ꯃꯇꯝꯗ ꯑꯗꯨꯝ ꯌꯨꯝꯗ ꯆꯠꯅꯤꯡꯕ ꯍꯧꯖꯤꯛꯁꯨ ꯉꯥꯏ ꯑꯗꯨꯝ ꯊꯕꯛꯀꯨꯝꯕ ꯁꯪꯕ ꯃꯇꯝꯗ ꯌꯨꯝꯒꯤ ꯃꯤꯒ ꯑꯗꯨꯝ ꯂꯣꯏꯅꯅꯤꯡꯕ ꯍꯥꯏꯗꯤ ꯑꯍꯜ ꯂꯃꯟꯒ ꯑꯗꯨꯝ ꯂꯣꯏꯅꯅꯤꯡꯕ ꯑꯗꯒꯤ ꯈꯪꯗꯦ ꯌꯨꯝꯗ ꯂꯩꯕ ꯑꯗꯨꯝ ꯄꯥꯝꯃꯦ ꯌꯨꯝꯗ ꯂꯩꯕ ꯄꯥꯝꯃꯤꯁꯦ ꯑꯩꯒꯤ ꯍꯧꯔꯛꯐꯝꯅꯦꯕ ꯌꯨꯝꯁꯦ ꯑꯗꯨꯅ ꯑꯩꯒꯤ ꯍꯧꯔꯛꯐꯝ ꯑꯣꯏꯔꯤꯕ ꯃꯐꯝꯁꯤꯗ ꯍꯦꯟꯅ ꯑꯗꯨꯝ ꯂꯩꯔꯒꯅ ꯏꯁꯥꯁꯤ ꯅꯨꯡꯉꯥꯏꯕ ꯑꯗꯒꯤ ꯄꯦꯟꯖꯕ ꯑꯍꯥꯎꯕꯃꯛꯇ ꯆꯥꯔꯁꯨ ꯃꯄꯥꯟꯗ ꯑꯩꯇꯣꯞꯄ ꯃꯐꯝꯗ ꯆꯥꯕꯕꯨꯗꯤ ꯌꯨꯝꯗ ꯑꯆꯝꯕ ꯑꯃ ꯆꯥꯕꯅ ꯍꯦꯟꯅ ꯍꯥꯎꯕꯩ ꯇꯥꯏꯞꯇ ꯑꯗꯨꯝ ꯐꯥꯎꯋꯦ ꯑꯗꯨꯅ ꯑꯩꯅ ꯌꯥꯝ ꯅꯤꯡꯁꯤꯡ ꯅꯤꯡꯉꯥꯏ ꯑꯣꯏꯕ ꯊꯧꯗꯣꯛ ꯍꯥꯏꯔꯒꯗꯤ ꯊꯥꯏꯅ ꯈꯪꯗꯦ ꯑꯩꯅ ꯑꯉꯥꯡ ꯑꯣꯏꯔꯤꯉꯩꯗ ꯑꯩꯅ ꯅꯤꯡꯁꯤꯡꯕꯗ ꯌꯥꯝ ꯑꯉꯥꯡ ꯑꯣꯏꯔꯤꯉꯩꯗ ꯑꯩꯁꯦ ꯕꯣꯔꯗꯤꯡꯗꯒ ꯂꯩꯕ ꯃꯇꯝꯗ ꯌꯨꯝꯗꯒꯤ ꯕꯣꯔꯗꯤꯡ ꯂꯩꯌꯨꯀ ꯍꯥꯏꯕꯁꯦ ꯑꯩꯁꯦ ꯑꯩꯈꯣꯏ ꯊꯣꯡꯒꯥꯟꯗ ꯑꯃꯨꯛ ꯑꯍꯥꯟꯕꯗ ꯑꯩꯈꯣꯏꯒꯤ ꯎꯈꯣꯡꯁꯤꯗ ꯀꯣꯜꯂ ꯑꯩꯁꯤ ꯀꯞꯄꯦꯕ ꯕꯣꯔꯗꯤꯡ ꯆꯠꯇꯧꯕ ꯅꯨꯃꯤꯠꯁꯦ ꯑꯗꯒꯤ ꯊꯣꯡꯒꯥꯟꯁꯤꯗ ꯑꯃꯨꯛ ꯀꯣꯟꯗꯣꯡꯁꯤꯗ ꯀꯣꯟꯗꯣꯡꯒ ꯄꯥꯜꯂꯝꯃꯦꯕ ꯃꯇꯝꯗꯨꯗ ꯑꯗꯨꯗ ꯑꯃꯨꯛ ꯀꯞꯄꯦ ꯑꯗꯒꯤ ꯂꯩꯔꯛ ꯃꯆꯤꯟꯒꯤ ꯋꯦꯇꯤꯡ ꯁꯦꯠꯁꯦ ꯋꯦꯇꯤꯡ ꯁꯦꯠꯁꯤ ꯌꯦꯡꯉꯒ ꯑꯃꯨꯛ ꯋꯦꯇꯤꯡ ꯁꯦꯠꯁꯤꯗ ꯆꯦꯟꯖꯟꯂ ꯑꯃꯨꯛ ꯀꯞꯄꯦ ꯑꯗꯨꯝ ꯇꯧꯋꯦ ꯑꯗꯨꯒ ꯁ꯭ꯀꯨꯜ ꯌꯧꯔ ꯀꯥꯟꯗ ꯁ꯭ꯀꯨꯜꯒꯤ ꯒꯦꯠ ꯁꯤꯗ ꯑꯩ ꯆꯪ ꯉꯝꯃꯣꯏ ꯀꯥꯏꯅ ꯇꯧꯔꯒ ꯀꯞꯄꯦ ꯈꯪꯗꯦ ꯌꯥꯝ ꯊꯥꯗꯣꯛꯅꯤꯡꯗꯕꯗꯣ ꯑꯣꯏꯋꯦꯕꯀꯣ ꯑꯗꯨꯅ ꯑꯩꯒꯤꯗꯤ ꯍꯧꯔꯛꯐꯝꯁꯤ ꯌꯨꯝꯅ ꯑꯣꯏꯕꯅꯤꯅ ꯌꯨꯝꯒ ꯑꯗꯨꯝ ꯅꯛꯅ ꯌꯨꯝꯗ ꯑꯗꯨꯝ ꯂꯩꯅꯤꯡꯉꯦ ꯌꯨꯝꯒ ꯑꯗꯨꯝ ꯁꯥꯒꯣꯟꯅꯔ ꯂꯩꯅꯤꯡꯉꯦ ꯑꯗꯨꯅ ꯌꯨꯝ ꯊꯥꯗꯣꯛꯑ ꯆꯠꯅꯤ ꯈꯟꯕꯗ ꯑꯩꯗꯤ ꯑꯗꯨꯝ ꯀꯞꯄꯦ ꯌꯨꯝ ꯍꯤꯛ ꯍꯤꯛ ꯂꯥꯎꯅ ꯀꯞꯄꯗꯣ ꯅꯠꯇꯕ ꯑꯗꯨꯝ ꯄꯤꯒꯁꯦ ꯇꯥꯔꯛꯑꯦꯕꯀꯣ ꯌꯨꯝꯗꯒꯤ ꯌꯨꯝꯗꯒꯤ ꯑꯇꯣꯞꯄ ꯃꯐꯝꯗ ꯆꯠꯅꯤ ꯍꯥꯏꯔꯗꯤ ꯋꯥꯈꯜꯁꯦ ꯌꯥꯝꯅ ꯋꯥꯏ